ꯍꯜꯂꯣ ꯁꯤ ꯋꯥꯁ ꯃꯦꯅꯦꯁꯃꯦꯟꯒꯤ ꯑꯣꯊꯣꯔꯤꯇꯤ ꯑꯣꯏꯕꯤꯔꯕ꯭ꯔꯥ ꯑꯩꯈꯣꯏ ꯂꯩꯀꯥꯏꯗ ꯑꯩꯈꯣꯏ ꯀ꯭ꯂꯕꯁꯤꯡꯅ ꯁꯤꯜꯂꯒ ꯐꯨꯠꯕꯣꯜ ꯑꯃ ꯐꯨꯠꯕꯣꯜ ꯇꯨꯔꯅꯥꯃꯦꯟ ꯑꯃ ꯁꯤꯜꯂꯤ ꯑꯗꯨ ꯃꯤ ꯃꯌꯥꯝ ꯇꯤꯟꯒꯅꯤ ꯍꯥꯏꯅ ꯑꯩꯅ ꯊꯥꯖꯩ ꯃꯔꯝ ꯑꯗꯨꯅ ꯑꯩꯈꯣꯏꯅ ꯁꯦꯡꯗꯣꯛꯑꯒ ꯊꯝꯖꯔꯤꯕ ꯑꯩꯈꯣꯏ ꯀ꯭ꯂꯕꯀꯤ ꯃꯤ ꯃꯈꯩꯅ ꯁꯦꯡꯗꯣꯛꯑꯒ ꯊꯝꯕꯤꯔꯤꯕ ꯑꯝꯣꯠ ꯑꯀꯥꯏꯁꯤꯡꯁꯤ ꯋꯥꯁ ꯃꯦꯅꯦꯁꯃꯦꯟ ꯁꯤꯡꯒꯤ ꯃꯤ ꯑꯃ ꯂꯥꯛꯄꯤꯔꯒ ꯑꯩꯈꯣꯏꯒꯤ ꯑꯃꯣꯠ ꯑꯀꯥꯏ ꯑꯗꯨ ꯂꯧꯈꯠꯄꯤꯅꯕ ꯑꯩꯈꯣꯏꯅ ꯄꯥꯎ ꯑꯃ ꯄꯤꯖꯔꯤ